ꯑꯩꯈꯣꯏꯒꯤ ꯃꯇꯝꯒꯤ ꯃꯇꯨꯡ ꯏꯟꯅ ꯃꯅꯤꯄꯨꯔꯤ ꯂꯣꯟꯒꯤ ꯁꯤꯖꯤꯟꯅꯐꯝ ꯑꯁꯤ ꯑꯁꯨꯛꯀꯤ ꯃꯇꯤꯛ ꯍꯣꯡꯉꯦ ꯍꯥꯏꯕ ꯇꯥꯔꯦ ꯑꯩꯈꯣꯏꯒꯤ ꯏꯁꯥꯒꯤ ꯑꯣꯏꯕ ꯅꯥꯠꯀꯤ ꯂꯣꯟ ꯂꯩꯖꯔꯒꯁꯨ ꯑꯩꯈꯣꯏꯒꯤ ꯍꯥꯟꯅ ꯁꯨꯝ ꯍꯥꯏꯗꯤ ꯁꯤꯖꯤꯟꯅꯔꯛꯇꯕꯒꯤ ꯋꯥꯍꯩꯗꯣ ꯈꯪꯗꯗꯅ ꯑꯇꯣꯞꯄ ꯑꯩꯈꯣꯏꯒꯤ ꯕꯦꯡꯒꯣꯂꯤ ꯃꯌꯦꯛ ꯕꯦꯡꯒꯣꯂꯤꯒꯤ ꯋꯥꯍꯩ ꯅꯠꯇ꯭ꯔꯒ ꯏꯪꯂꯤꯁꯀꯤ ꯋꯥꯍꯩ ꯅꯠꯇ꯭ꯔꯒ ꯑꯩꯈꯣꯏꯒꯤ ꯍꯤꯟꯗꯤꯒꯤ ꯋꯥꯍꯩ ꯀꯣ ꯁꯨꯃꯥꯏꯅ ꯇꯧꯔꯒ ꯁꯤꯖꯤꯟꯅꯔꯒ ꯌꯥꯟ ꯌꯥꯟꯗꯅ ꯋꯥ ꯉꯥꯡꯕꯒꯤ ꯆꯠꯅꯕꯤꯁꯦ ꯁꯤ ꯁꯨꯝ ꯍꯥꯏꯗꯤ ꯃꯇꯝꯒꯤ ꯃꯇꯨꯡ ꯏꯟꯅ ꯁꯨꯃꯥꯏꯅ ꯁꯨꯝ ꯍ ꯍꯥꯏꯗꯤ ꯍꯥꯟꯅ ꯉꯥꯡꯅꯔꯝꯕ ꯋꯥꯍꯩ ꯑꯔꯨꯕ ꯀꯌꯥ ꯊꯥꯗꯣꯛꯑꯒ ꯁꯨꯃꯥꯏꯅ ꯍꯥꯏꯗꯤ ꯍꯧꯖꯤꯛ ꯍꯧꯖꯤꯛ ꯁꯤꯖꯤꯟꯅꯔꯤꯕ ꯑꯔꯥꯏꯕ ꯋꯥꯍꯩꯁꯤꯡꯁꯤꯗ ꯏꯪꯂꯤꯁꯀꯤ ꯋꯥꯍꯩ ꯕꯦꯡꯒꯣꯂꯤꯒꯤ ꯋꯥꯍꯩ ꯒꯨꯝꯕꯁꯤꯅ ꯑꯣꯟꯊꯣꯑꯒ ꯁꯨꯝ ꯁꯤꯖꯤꯟꯅꯕꯒꯤ ꯆꯠꯅꯕꯤꯁꯦ ꯁꯨꯃꯥꯏꯅ ꯂꯥꯛꯑꯦ